ꯑꯥ ꯑꯩ ꯀꯩꯅꯧꯗꯩ ꯇꯧꯖꯔꯛꯄꯅꯦ ꯃꯦꯝ ꯃꯦꯝꯁꯦ ꯄ꯭ꯔꯤꯌꯥ ꯁꯨꯁꯤꯡ ꯁ꯭ꯇꯣꯔ ꯅꯠꯇ꯭ꯔꯣ ꯑꯩꯁꯦ ꯈꯣꯡꯎꯞ ꯈꯤꯇ ꯍꯪꯖꯒꯦ ꯌꯦꯡꯖꯒꯦꯅ ꯑꯩ ꯄꯦꯁꯇꯩꯁꯨ ꯑꯗꯨꯝ ꯃꯦꯝ ꯍꯣꯏꯒꯤ ꯄꯦꯁꯇꯒꯤꯁꯨ ꯑꯩ ꯌꯦꯡꯖꯩꯑꯕꯀꯣ ꯑꯗꯣ ꯑꯩꯅ ꯈꯔ ꯄꯥꯝꯖꯕꯁꯨ ꯌꯥꯎꯔꯦ ꯑꯗꯣ ꯑꯇꯣꯞꯄꯁꯨ ꯈꯔ ꯍꯪꯖꯒꯦ ꯇꯧꯕꯅꯦꯕ ꯂꯨꯄꯥ ꯌꯥꯡꯈꯩ ꯌꯥꯡꯈꯩ ꯑꯣ ꯀꯩꯅꯣ ꯀꯩꯀꯩ ꯕ꯭ꯔꯥꯟꯗꯤ ꯂꯣꯏ ꯁꯨꯕ ꯅꯠꯇ꯭ꯔꯣ ꯀꯟꯚꯔꯁꯇ ꯀꯩꯀꯩ ꯃꯆꯨ ꯂꯩꯒꯦ ꯍꯥꯐꯁꯨ ꯐꯨꯜꯁꯨ ꯑꯃ ꯀꯥꯖꯟ ꯑꯀ꯭ꯔꯥꯅ ꯇꯣꯡꯕ ꯕꯨꯠ ꯑꯁꯥꯡꯕꯗꯣ ꯂꯩꯕ꯭ꯔꯣ ꯂꯦꯗꯔꯒꯤ ꯑꯇꯣꯞꯄ ꯁ꯭ꯇꯣꯛ ꯁ꯭ꯇꯣꯛ ꯂꯩꯕ꯭ꯔ ꯍꯥꯏꯐꯦꯠꯇ ꯍꯪꯕꯤꯌꯨꯅꯦ ꯑꯣ ꯍꯧꯖꯤꯛ ꯀꯣꯔꯤꯌꯔꯗ ꯂꯩꯔꯦꯕ ꯀꯩꯅꯣꯗꯤ ꯄ꯭ꯔꯥꯏꯁꯇꯤ ꯀꯌꯥꯃꯨꯛ ꯂꯩꯒꯦ ꯑꯗꯨꯕꯣ

ꯇꯥꯡꯉꯦ ꯇꯥꯡꯉꯦ ꯑꯗꯨꯝ ꯃꯌꯥꯝꯒ ꯌꯦꯡꯅꯧꯔꯗꯤ ꯑꯗꯨꯝ ꯌꯥꯝ ꯍꯣꯡꯉꯦ ꯑꯇꯩꯗꯗꯤ ꯂꯤꯁꯤꯡ ꯑꯅꯤ ꯆꯅꯤꯄꯥꯜ ꯑꯍꯨꯝꯒ ꯆꯥꯃ ꯑꯗꯨꯃꯥꯏ ꯂꯣꯏ ꯌꯧꯋꯦꯕ ꯑꯗꯨꯝ ꯍꯣ ꯃꯥꯅꯤ ꯃꯥꯅꯤ ꯑꯗꯩ ꯑꯇꯣꯞꯄ ꯑꯗꯨꯝ ꯑꯥꯏꯇꯦꯝ ꯈꯨꯗꯤꯡꯃꯛꯇ ꯑꯗꯨꯝ ꯂꯣꯏ ꯌꯦꯡꯅꯕꯗ ꯃꯦꯝ ꯍꯣꯏꯅ ꯂꯣꯏ ꯍꯣꯡꯉꯦꯕ ꯄꯣꯠꯁꯦ ꯑꯗꯨꯗ ꯄꯣꯠꯁꯦ ꯌꯥꯝꯅ ꯕ꯭ꯔꯥꯟꯗꯦꯠ ꯑꯣꯏꯗꯕ꯭ꯔꯥ ꯀꯥꯏꯅ ꯑꯃꯨꯛ ꯆꯤꯡꯅꯕꯗꯨꯁꯨ ꯐꯥꯎꯖꯕ ꯎꯖꯩꯌꯦ ꯎꯖꯩꯌꯦ ꯐꯦꯁꯕꯨꯛꯇ ꯂꯣꯏ ꯎꯖꯩꯌꯦ ꯑꯗꯣ ꯀꯟꯚꯔꯁꯁꯤꯅ ꯀꯌꯥꯃꯨꯛ ꯄ꯭ꯔꯥꯏꯁꯁꯦ ꯑꯃꯒ ꯆꯅꯤꯐꯥꯎꯗꯤ ꯊꯥꯒꯠꯍꯧꯋꯦꯕ ꯑꯣ ꯑꯗꯨꯝ ꯍꯥꯞꯁꯨ ꯐꯨꯜꯁꯨ ꯆꯞ ꯃꯥꯟꯅꯕꯤꯔꯥ ꯑꯅꯤ ꯂꯧꯕꯗ ꯀꯩꯅꯣ ꯍꯣꯏꯒꯤ ꯃꯦꯝ ꯑꯩꯈꯣꯏꯒꯤ ꯁ꯭ꯄꯣꯔꯠ ꯁꯨꯁ ꯍꯥꯏꯇꯥꯔꯦ ꯑꯩꯈꯣꯏ ꯖꯤꯝ ꯁꯥꯟꯅꯕꯗ ꯀꯩꯗ ꯇꯣꯡꯅꯕ ꯀꯩꯅꯣꯗꯣ ꯑꯗꯨꯁꯨ ꯂꯩꯕ꯭ꯔꯥ

ꯄ꯭ꯔꯥꯏꯁ ꯅꯨꯄꯤꯒꯤꯁꯨ ꯀꯩꯀꯩ ꯂꯩꯒꯦ ꯄ꯭ꯔꯥꯏꯁꯇꯣ ꯍꯥꯏꯐꯦꯠꯇꯪ ꯍꯥꯏꯕꯤꯕ ꯌꯥꯒꯗ꯭ꯔꯥ ꯎꯝ ꯑꯗꯣ ꯈꯣꯡꯎꯞ ꯈꯛꯇꯔꯣ ꯀꯩꯅꯣꯗꯤ ꯑꯩꯈꯣꯏ ꯁꯦꯟꯗꯜꯒꯨꯝꯕ ꯑꯗꯩ ꯂꯨꯍꯣꯡꯕꯗ ꯆꯠꯅꯕ ꯍꯥꯏꯗꯤ ꯂꯩꯗꯅ ꯑꯦꯗꯤꯗ ꯑꯣꯔꯤ ꯀꯩꯀꯩ ꯂꯩꯕꯤꯒꯦ ꯑꯦꯗꯤꯗ ꯑꯦꯗꯤꯗ ꯑꯣꯔꯤ ꯀꯩꯀꯩ ꯂꯩꯕꯤꯒꯦꯕ ꯑꯗꯨꯝ ꯐꯥꯁ ꯀꯣꯄꯤ ꯐꯥꯁ ꯀꯣꯄꯤ ꯀꯩꯀꯩ ꯂꯣꯏꯅ ꯂꯩꯕꯤꯕ꯭ꯔꯥ ꯑꯣ ꯍꯟꯗꯛ ꯗꯤꯖꯥꯏꯟ ꯑꯅꯧꯕꯗꯤ ꯀꯩꯝ ꯂꯥꯛꯇꯕ꯭ꯔꯣ ꯍꯥꯟꯅꯒꯤ ꯑꯔꯤꯕ ꯉꯥꯛꯇꯔꯕ ꯑꯦ ꯍꯣꯡꯀꯣꯡꯗꯩ ꯑꯣꯏꯔꯗꯤ ꯚꯦꯟꯁꯁꯨ ꯂꯩꯔꯝꯗꯧ ꯃꯥꯜꯂꯦ ꯚꯦꯟꯁꯁꯦ ꯄ꯭ꯔꯥꯏꯁ ꯀꯩꯅꯣ ꯍꯥꯏꯗꯤ ꯌꯥꯝ ꯇꯥꯡꯕ꯭ꯔꯥꯕ ꯚꯦꯟꯁꯁꯦ

ꯈꯤꯇꯪ ꯇꯥꯡꯃꯟꯗ꯭ꯔꯣ ꯁ꯭ꯇꯣꯔꯒꯤ ꯂꯣꯀꯦꯁꯟꯁꯦ ꯑꯩꯈꯣꯏꯒꯤ ꯅꯝꯕꯣꯜꯒꯤ ꯈꯣꯏꯔꯤꯐꯥꯕ ꯂꯩꯕꯤꯗꯅ ꯑꯣ ꯏꯔꯥꯕꯣꯠ ꯅꯥꯀꯟꯒꯤ ꯑꯣꯏꯗꯣꯏꯕ ꯈꯥꯗꯤꯝ

ꯑꯗꯨꯝ ꯅꯨꯡꯗꯥꯡꯁꯨ ꯍꯥꯡꯕ꯭ꯔꯣ ꯄꯨꯡ ꯀꯌꯥꯐꯥꯎ ꯇꯔꯨꯛ ꯇꯔꯦꯠ ꯑꯣ ꯁ꯭ꯇꯥꯔꯇꯤꯡꯗꯤ ꯑꯗꯨꯗꯤ ꯂꯦꯗꯔꯒꯤ ꯍꯌꯦꯡ ꯌꯧꯔꯛꯀꯅꯤ ꯍꯥꯏꯕꯗꯣ ꯐ꯭ꯂꯥꯏꯠꯇ ꯑꯗꯨꯗꯣ ꯌꯧꯕꯤꯔꯛꯑꯒ ꯑꯩꯒꯤ ꯁꯤ ꯅꯝꯕꯔꯁꯤꯗ ꯑꯝꯇꯪ ꯀꯣꯜ ꯕꯦꯛ ꯇꯧꯕꯤꯔꯛꯑꯒꯗꯤ ꯌꯥꯝ ꯅꯨꯡꯉꯥꯏꯖꯒꯅꯤ

ꯍꯣꯏ ꯍꯣꯏ ꯌꯥꯏꯌꯦ ꯌꯥꯏꯌꯦ ꯑꯩꯈꯣꯏ ꯅꯍꯥꯟ ꯑꯩꯅ ꯎꯕꯗ ꯂꯤꯁꯤꯡ ꯑꯅꯤꯒ ꯆꯍꯨꯝꯗꯤ ꯍꯥꯏꯌꯦ ꯖꯣꯔꯗꯥꯟꯗꯣ ꯀꯣ ꯖꯣꯔꯗꯥꯟꯗꯣ ꯂꯤꯁꯤꯡ ꯑꯅꯤꯒ ꯆꯍꯨꯝ ꯍꯥꯏꯁꯦ ꯑꯗꯨꯝ ꯑꯣꯐꯔꯁꯨ ꯄꯤ ꯍꯥꯏꯕꯅꯤꯅ ꯑꯅꯤ ꯆꯥꯃ ꯑꯗꯥꯏꯗ ꯌꯥꯔꯣꯏꯗ꯭ꯔꯣ ꯑꯅꯤꯗꯒ ꯑꯣ ꯍꯣꯏ ꯑꯗꯨꯗꯤ ꯌꯥꯝ ꯅꯨꯡꯉꯥꯏꯖꯔꯦ ꯑꯩ ꯂꯥꯛꯑꯒ ꯑꯣꯏꯅ ꯈꯟꯖꯔꯒꯦ ꯑꯗꯨꯝ ꯍꯣꯏ ꯑꯗꯨ ꯑꯅꯧꯕ ꯄꯣꯠ ꯌꯧꯔꯛꯄꯗ ꯑꯗꯨꯝ ꯑꯩꯉꯣꯟꯗ ꯍꯥꯏꯐꯦꯠꯇꯪꯗꯤ ꯍꯥꯏꯕꯤꯔꯛꯑꯝꯃꯣ ꯃꯦꯝ ꯍꯣ ꯍꯣꯏ ꯌꯥꯝ ꯅꯨꯡꯉꯥꯏꯖꯔꯦ ꯊꯦꯡꯀ꯭ꯌꯨ ꯊꯦꯡꯀ꯭ꯌꯨ